ꯍꯜꯂꯣ ꯑꯥ ꯑꯥ ꯁꯤꯁꯦ ꯑꯩꯈꯣꯏ ꯁ꯭ꯀꯨꯜꯒꯤ ꯄꯥꯎ ꯐꯥꯎꯕ ꯌꯥꯕ ꯑꯣꯖꯥ ꯑꯣꯏꯗꯣꯏꯔꯥ ꯎꯝ ꯁꯥꯔ ꯑꯩꯁꯦ ꯁꯦꯛꯁꯟ ꯕꯤꯒꯤ ꯑꯀꯥꯁ ꯁꯦꯛꯁꯟꯗ ꯇꯥꯕ ꯔꯣꯅꯥꯜꯗꯣ ꯂꯥꯏꯁ꯭ꯔꯝ ꯔꯣꯜ ꯅꯝꯕꯔ ꯋꯥꯟ ꯁꯚꯦꯟ ꯐꯥꯏꯚ ꯑꯩꯗꯣ ꯍꯟꯗꯛ ꯃꯔꯛꯁꯦ ꯏꯃꯨꯡꯗ ꯅꯥꯕ ꯌꯥꯎꯕꯗꯒꯤ ꯁ꯭ꯀꯨꯜꯁꯦ ꯄꯥꯛꯅ ꯀꯥꯕ ꯉꯝꯈꯤꯗ꯭ꯔꯦꯕ ꯁꯥꯔ ꯑꯗꯨꯗꯣ ꯑꯦꯇꯦꯟꯗꯦꯟꯁꯇꯣ ꯑꯝꯇꯪ ꯈꯪꯅꯤꯡꯕ ꯑꯩꯈꯣꯏꯒꯤ ꯁꯦꯛꯁꯟ ꯕꯤꯒꯤ ꯀ꯭ꯂꯥꯁ ꯇꯤꯆꯔꯗ ꯍꯥꯏꯒꯗꯧꯗꯨꯁꯨ ꯁꯥꯔ ꯄ꯭ꯔꯤꯟꯁꯤꯄꯥꯜꯗ ꯍꯥꯏꯌꯣꯅ ꯍꯥꯏꯔꯛꯄ ꯑꯗꯨ ꯁꯥꯔ ꯄ꯭ꯔꯤꯟꯁꯤꯄꯥꯜꯒꯤ ꯅꯝꯕꯔꯗꯨ ꯌꯥꯎꯗꯕꯗꯒꯤ ꯁ꯭ꯀꯨꯜꯒꯤ ꯑꯦꯗꯃꯤꯅꯤꯁꯇ꯭ꯔꯦꯁꯟꯒꯤ ꯍꯦꯜꯞꯂꯥꯏꯟ ꯅꯝꯕꯔꯁꯤꯗ ꯑꯣꯏ ꯇꯧꯔꯛꯏꯕꯅꯤ ꯎꯝ ꯎꯝ ꯎꯝ ꯑꯥ ꯁꯥꯔ ꯍꯧꯖꯤꯛꯇꯤ ꯑꯦꯇꯦꯟꯗꯦꯟꯁꯀꯤ ꯃꯇꯥꯡꯗꯣ ꯑꯝꯇꯪ ꯍꯪꯖꯒꯦ ꯍꯧꯖꯤꯛ ꯑꯩꯅ ꯍꯥꯏꯗꯤ ꯃꯤꯁ ꯇꯧꯈ꯭ꯔꯕ ꯃꯥꯒꯤ ꯅꯨꯃꯤꯠꯁꯤꯡꯗꯣ ꯑꯗꯨꯗꯣ ꯑꯩꯒꯤ ꯄ꯭ꯔꯣꯕ꯭ꯂꯦꯝ ꯂꯩꯔꯨꯕꯁꯦ ꯁꯤ ꯗꯣꯛꯇꯔ ꯁꯔꯗꯤꯕꯤꯒꯦꯠ ꯂꯩ ꯑꯩꯒꯤ ꯏꯃꯥꯒꯤ ꯅꯥꯕꯒꯤꯅꯤ ꯑꯗꯨ ꯁꯤꯒꯤ ꯁꯥꯔꯗꯤꯕꯤꯒꯦꯠꯁꯦ ꯏꯟꯀ꯭ꯂꯣꯁ ꯇꯧꯔꯒ ꯑꯩꯅ ꯑꯦꯄ꯭ꯂꯤꯀꯦꯁꯟ ꯄꯣꯔꯛꯑꯒ ꯑꯦꯇꯦꯟꯗꯦꯟꯁꯁꯦ ꯑꯩꯈꯣꯏ ꯐꯤꯜꯂꯞ ꯇꯧꯕꯗꯤ ꯁꯤꯒꯤ ꯈꯨꯗꯣꯡꯆꯥꯕꯗꯤ ꯂꯩꯒꯗ꯭ꯔꯥ ꯁꯥꯔ ꯎꯝ ꯍꯣꯏ ꯁꯥꯔ ꯑꯗꯨꯃꯥꯏꯅ ꯇꯧꯔꯁꯤ ꯎꯝ ꯊꯦꯡꯛ ꯌꯨ ꯁꯥꯔ ꯊꯦꯡꯛ ꯌꯨ ꯁꯥꯔ